ꯑꯩꯁꯦ ꯍꯥꯏꯛꯀꯤꯡ ꯆꯠꯄ ꯌꯥꯝ ꯄꯥꯝꯖꯩꯕ ꯑꯩꯈꯣꯏ ꯍꯟꯗꯛ ꯁꯦ ꯅꯨꯃꯤꯠ ꯅꯤꯅꯤ ꯑꯩꯈꯣꯏ ꯃꯤ ꯇꯔꯨꯛ ꯍꯥꯏꯛꯀꯤꯡ ꯆꯠꯂꯦ ꯇꯦꯟꯠ ꯄꯨꯔꯒ ꯅꯨꯃꯤꯠ ꯅꯤꯅꯤ ꯇꯦꯟꯠꯗ ꯇꯨꯝꯃꯦ ꯇꯦꯟꯠꯗ ꯇꯨꯝꯕꯁꯦ ꯌꯥꯝꯅ ꯅꯨꯡꯉꯥꯏ ꯌꯥꯝꯅ ꯑꯦꯛꯁꯄꯔꯤꯌꯦꯟꯁ ꯂꯩ ꯑꯦꯛꯁꯄꯔꯤꯌꯦꯟꯁ ꯌꯥꯝ ꯐꯪꯈꯤ ꯃꯔꯨꯞꯁꯤꯡꯒ ꯆꯠꯄ ꯀꯔꯤ ꯀꯔꯥ ꯇꯧꯕ ꯆꯠꯄꯗꯣ ꯌꯥꯝ ꯅꯨꯡꯉꯥꯏꯌꯦ ꯇꯦꯟꯠꯗ ꯇꯨꯝꯕꯁꯦ ꯌꯥꯝ ꯂꯨꯝꯁꯨ ꯂꯨꯝꯕꯅꯦꯀꯣ ꯑꯦꯌꯥꯔ ꯀꯔꯤꯅꯣ ꯌꯥꯎꯗꯕꯅꯤꯅ ꯅꯨꯡꯁꯤꯠꯁꯦ ꯀꯌꯥ ꯌꯥꯎꯗꯕꯅꯤꯅ ꯌꯥꯝ ꯅꯨꯡꯉꯥꯏꯌꯦ ꯌꯥꯝ ꯑꯩꯈꯣꯏ ꯋꯤꯟꯇꯔꯗ ꯆꯠꯂꯁꯨ ꯀꯌꯥ ꯏꯪꯗꯅ ꯇꯨꯝꯕ ꯉꯝꯃꯦ ꯌꯥꯝ ꯅꯨꯡꯉꯥꯏꯌꯦ